ꯑꯗꯣꯝꯒꯤ ꯄꯨꯟꯁꯤꯗ ꯅꯨꯡꯉꯥꯏ ꯌꯥꯏꯐꯕꯒꯤ ꯊꯧꯗꯣꯛ ꯑꯃꯅ ꯀꯔꯝꯅ ꯍꯧꯗꯣꯛꯄꯒꯦ ꯍꯥꯏꯔꯗꯤ ꯑꯍꯥꯟꯕꯗꯨꯗ ꯑꯩꯈꯣꯏ ꯙꯔꯃꯒꯤ ꯃꯊꯧ ꯑꯣꯏꯅ ꯑꯩꯈꯣꯏꯅ ꯏꯍꯥꯟ ꯍꯥꯟꯅ ꯏꯁꯣꯔꯕꯨ ꯄ꯭ꯔꯊꯅꯥ ꯇꯧꯋꯤ ꯑꯩꯈꯣꯏꯅ ꯏꯁꯣꯔꯕꯨ ꯊꯦꯡꯁꯒꯤꯚꯤꯡ ꯑꯗꯨꯒ ꯕ꯭ꯂꯦꯁꯤꯡꯒꯤ ꯑꯣꯏꯅ ꯄ꯭ꯔꯊꯅꯥ ꯇꯧꯋꯤ ꯄꯨꯟꯁꯤꯗ ꯅꯨꯡꯉꯥꯏ ꯌꯥꯏꯐꯕ ꯊꯧꯗꯣꯛ ꯑꯁꯤꯁꯦ ꯑꯩꯈꯣꯏꯒꯤ ꯏꯁꯣꯔꯅ ꯑꯩꯈꯣꯏꯕꯨ ꯅꯨꯡꯁꯤꯕꯤꯕꯒꯤ ꯅꯨꯡꯉꯥꯏ ꯌꯥꯏꯐꯕ ꯊꯧꯗꯣꯛ ꯊꯣꯛꯄꯅꯤ ꯍꯥꯏꯅ ꯊꯥꯖꯩ ꯑꯩꯈꯣꯏꯗ ꯈꯨꯗꯣꯡ ꯆꯥꯗꯕꯒꯤ ꯃꯇꯝꯗꯁꯨ ꯏꯁꯣꯔꯗ ꯄ꯭ꯔꯊꯅꯥ ꯇꯧꯔꯗꯤ ꯋꯥꯈꯜꯗ ꯅꯨꯡꯉꯥꯏ ꯑꯃ ꯊꯣꯛꯏ ꯑꯗꯨꯅ ꯑꯩꯈꯣꯏꯅ ꯏꯁꯣꯔꯗ ꯊꯥꯖꯕꯒꯤ ꯑꯩꯈꯣꯏ ꯄꯨꯟꯁꯤꯗ ꯁꯥꯟꯇꯤ ꯐꯪꯉꯦ ꯑꯩꯈꯣꯏꯅ ꯑꯅꯥ ꯑꯌꯦꯛ ꯌꯥꯎꯕ ꯃꯇꯝꯗꯁꯨ ꯑꯩꯈꯣꯏꯅ ꯏꯁꯣꯔꯕꯨ ꯊꯥꯖꯔꯒ ꯃꯉꯣꯟꯗ ꯍꯥꯏꯖꯔꯗꯤ ꯏꯁꯣꯔꯅ ꯑꯩꯈꯣꯏꯕꯨ ꯐꯍꯟꯕꯤꯌꯦ ꯑꯩꯈꯣꯏꯕꯨ ꯂꯝꯕꯤ ꯑꯐꯕ ꯎꯍꯟꯕꯤꯌꯦ ꯑꯗꯨꯒꯤ ꯑꯩꯅ ꯍꯥꯏꯅꯤꯡꯕꯗꯤ ꯏꯁꯣꯔꯕꯨ ꯊꯥꯖꯔꯕꯗꯤ ꯃꯥꯅ ꯑꯩꯈꯣꯏꯕꯨ ꯑꯩꯈꯣꯏꯒꯤ ꯑꯄꯥꯝꯕꯗꯨ ꯊꯨꯡꯍꯟꯕꯤꯌꯦ ꯍꯥꯏꯅ ꯑꯩꯅ ꯍꯥꯏꯌꯦ